ꯑꯧ ꯃꯥꯅꯦ ꯑꯣ ꯑꯣ ꯑꯣ

ꯀꯔꯤ ꯀꯔꯤ ꯄꯣꯠ ꯂꯧꯕꯤꯒꯗꯕꯅꯣ

ꯃꯁꯤ ꯄꯣꯠ ꯄꯣꯠꯀꯤ ꯃꯇꯨꯡꯏꯜꯂꯦ ꯄꯨꯔꯥ ꯁꯦꯠꯇ ꯂꯥꯛ ꯑꯃ ꯃꯈꯥꯏꯒꯤ ꯂꯩ ꯂꯥꯛ ꯑꯅꯤꯒꯤꯁꯨ ꯂꯩ ꯑꯗꯒꯤ ꯂꯥꯛ ꯑꯍꯨꯝꯒꯤ ꯃꯔꯤꯒꯤ ꯆꯥꯡꯐꯥꯎ ꯂꯩ ꯄꯨꯔꯥ ꯂꯦꯇꯦꯁ ꯑꯣꯏꯕ ꯃꯈꯟꯁꯦ ꯑꯣ ꯑꯥꯏꯇꯦꯝꯁꯦ ꯑꯥꯏꯔꯟ ꯒꯣꯗ꯭ꯔꯦꯖ ꯌꯥꯎꯔꯅꯤ ꯑꯗꯩ ꯕꯦꯠ ꯗꯕꯜ ꯁꯤꯡꯒꯜ ꯑꯗꯒꯤ ꯑꯩꯈꯣꯏꯒꯤ ꯚꯤ ꯑꯥꯏ ꯄꯤ ꯁꯣꯐꯥ ꯑꯗꯨꯗꯒꯤ

ꯑꯇꯩ ꯃꯈꯟ ꯂꯣꯏꯅ ꯁꯨꯔꯦ ꯂꯩꯔꯤꯕ ꯄꯣꯠꯁꯤ ꯑꯧ ꯑꯧ ꯃꯦꯗꯤꯌꯝꯒꯤꯗꯣ ꯃꯦꯗꯤꯌꯝꯒꯤꯗꯣ ꯑꯅꯤ ꯇꯪꯈꯥꯏꯃꯨꯛꯀꯤꯗꯤ ꯂꯩ ꯑꯣ ꯍꯥꯏꯐꯦꯠꯇꯤ ꯃꯥꯅꯒꯗꯤ ꯀ꯭ꯋꯥꯂꯤꯇꯤ ꯈꯤꯇꯪꯗꯤ ꯍꯟꯊꯒꯅꯤ ꯃꯥꯅ ꯁꯥꯏꯁ ꯍꯥꯏꯇꯥꯔꯦ

ꯀꯌꯥꯅꯤ ꯆꯪꯒꯗꯕꯕ ꯅꯨꯃꯤꯠꯂꯣ ꯅꯨꯃꯤꯠ ꯊꯥ ꯃꯁꯤꯡ ꯀꯩꯅꯣꯅꯦ ꯃꯁꯤ ꯆꯦꯒꯤ ꯔꯦꯗꯤꯃꯦꯠꯇ ꯁꯦꯠ ꯑꯁꯥꯕꯗꯤ ꯑꯗꯨꯝ ꯂꯩꯔꯦ ꯑꯣꯖꯥꯅ ꯅꯣꯡꯃꯇꯪ ꯂꯥꯛꯑ ꯌꯦꯡꯕꯤꯕ ꯌꯥꯒꯅꯤ

ꯑꯅꯧꯕ ꯆꯟꯕꯗꯤ ꯍꯧꯖꯤꯛ ꯌꯥꯎꯗꯦ ꯍꯥꯟꯅ ꯁꯥꯕ ꯑꯅꯧꯕ ꯆꯟꯁꯦ ꯍꯥꯏꯔꯒꯅ ꯑꯣꯖꯥꯅ ꯂꯥꯛꯑꯒ ꯑꯝꯇꯪ ꯄ꯭ꯔꯥꯏꯁꯇꯣ ꯍꯥꯏꯔꯒꯗꯤ ꯆꯟꯗꯣꯏꯅꯦꯕ ꯑꯧ ꯍꯣꯏ ꯍꯣꯏ ꯌꯥꯏ

ꯑꯧ ꯃꯤꯁꯇ꯭ꯔꯤ ꯀꯨꯟꯃꯨꯛꯅ ꯁꯨꯏꯌꯦ ꯑꯗꯣ ꯑꯗꯣꯝꯒꯤ ꯄꯣꯠ ꯄꯥꯝꯕꯁꯦ ꯀꯔꯤ ꯅꯨꯃꯤꯠꯀꯨꯝꯕꯗ ꯂꯥꯛꯀꯗꯕꯅꯣ ꯑꯗꯨ ꯂꯥꯛꯑꯒꯤ ꯑꯗꯨꯝ ꯍꯌꯦꯡ ꯍꯦꯛꯇ ꯂꯥꯛꯄꯤꯔꯒꯗꯤ ꯑꯗꯨꯝ ꯈꯟꯅꯕ ꯌꯥꯅꯤ ꯃꯤꯁꯇ꯭ꯔꯤ ꯀꯨꯟꯃꯨꯛꯅ ꯁꯨꯕꯅꯤꯅ ꯄꯨꯡ ꯇꯔꯥ ꯑꯗꯥꯏ ꯂꯥꯛꯄꯤꯔꯣ

ꯑꯗꯣ ꯍꯧꯖꯤꯛꯀꯤ ꯍꯧꯖꯤꯛꯀꯤ

ꯑꯧ ꯃꯌꯥꯝꯅ ꯍꯧꯖꯤꯛꯐꯥꯎꯗꯤ ꯌꯥꯝꯅ ꯐꯖꯅ ꯁꯤꯠꯂꯤꯌꯦ ꯑꯗꯒꯤ ꯑꯩꯈꯣꯏ ꯑꯣꯖꯥ ꯍꯣꯏꯒꯤ ꯑꯗ꯭ꯋꯥꯏꯗꯁꯨ ꯈꯔ ꯁꯟꯗꯣꯛꯄꯤꯌꯣ ꯑꯩꯒꯤ ꯁꯤꯒꯤ ꯄꯣꯠꯁꯦ

ꯑꯧ ꯃꯥꯅꯤ ꯃꯥꯅꯤ ꯎꯝ ꯃꯥꯅꯤ

ꯃꯥꯅꯤ ꯃꯥꯅꯤ

ꯃꯥꯅꯤ ꯃꯥꯅꯤ ꯃꯥꯅꯤ ꯑꯗꯣ ꯍꯥꯏꯐꯦꯠ ꯑꯩꯈꯣꯏ ꯑꯣꯖꯥꯅ ꯂꯥꯛꯄ ꯃꯇꯝꯗꯁꯨ ꯍꯥꯏꯐꯦꯠ ꯑꯩꯈꯣꯏ ꯍꯧꯖꯤꯛꯀꯤ ꯁꯦꯠꯁꯤꯗ ꯌꯥꯎꯔꯤꯁꯦ ꯇꯤ ꯚꯤ ꯌꯥꯎꯁꯤꯜꯂꯛꯑꯦ ꯑꯗꯩ ꯑꯥꯏꯔꯟ ꯒꯣꯗ꯭ꯔꯦꯖ

ꯍꯣꯏ ꯍꯣꯏ ꯌꯥꯏ ꯌꯥꯏ ꯑꯩ ꯑꯗꯨꯝ ꯂꯩꯖꯒꯅꯤꯗ

ꯑꯣꯖꯥ ꯍꯣꯏꯅ ꯑꯦꯗꯚꯥꯟꯁ ꯊꯃꯝꯒꯦꯁꯨ ꯌꯥꯏ ꯐꯨꯜ ꯄꯦꯃꯦꯟ ꯇꯧꯒꯦꯁꯨ ꯌꯥꯏ ꯀꯩꯁꯨ ꯀꯥꯏꯗꯦ ꯑꯗꯨꯒꯤꯗꯤ ꯑꯗꯨꯝ ꯚꯔꯥꯁꯦ ꯊꯤꯟꯗꯣꯛ ꯊꯤꯟꯖꯤꯟꯒꯤꯗꯤ ꯑꯩꯈꯣꯏꯅ ꯑꯗꯨꯝ ꯑꯣꯐꯔ ꯈꯔ ꯑꯗꯨꯝ ꯇꯧꯖꯩꯌꯦ

ꯍꯣꯏ ꯍꯣꯏ ꯑꯣ ꯑꯣ ꯌꯥꯏ ꯌꯥꯏ ꯑꯗꯨꯒꯤꯗꯤ ꯎꯝ ꯑꯗꯨꯒꯤ ꯊꯤꯟꯕꯒꯤꯗꯨꯗꯤ ꯑꯩꯈꯣꯏꯅ ꯄꯩꯁꯥ ꯂꯧꯖꯔꯔꯣꯏ ꯑꯣꯐꯔ ꯑꯗꯨꯝ ꯇꯧꯖꯔꯦ ꯎꯝ

ꯑꯣ ꯑꯗꯨꯝ ꯆꯠꯊꯣꯛꯇꯅ ꯂꯩꯔꯅꯤ ꯍꯣꯏ ꯍꯣꯏ ꯎꯝ ꯍꯣꯏ ꯍꯣꯏ